ꯑꯩꯅ ꯊꯣꯡꯕ ꯊꯥꯛꯄ ꯆꯪꯂꯝꯗꯥꯏꯗ ꯑꯩꯒꯤ ꯆꯥꯛꯁꯪ ꯁꯦ ꯍꯥꯟꯅ ꯑꯀꯣꯏꯕꯁꯤ ꯐꯖꯅ ꯌꯦꯡꯂꯕ ꯃꯇꯨꯡꯗ ꯑꯃꯣꯠ ꯑꯀꯥꯏ ꯁꯤꯠꯇꯣꯛ ꯁꯦꯡꯗꯣꯛꯂꯒ ꯇꯩꯊꯣꯛꯂꯒ ꯃꯇꯨꯡꯗ ꯑꯩ ꯊꯣꯡꯕ ꯊꯥꯛꯄ ꯆꯪꯒꯅꯤ ꯊꯣꯡꯕ ꯊꯥꯛꯄꯁꯤꯗꯤ ꯎꯠꯇꯤ ꯊꯣꯡꯒꯗꯧꯔꯤꯕꯅꯤ ꯎꯠꯇꯤ ꯊꯣꯡꯒꯗꯧꯔꯤꯕ ꯃꯆꯜꯁꯤꯡ ꯍꯥꯟꯅ ꯐꯖꯅ ꯊꯝꯂꯝꯒꯅꯤ ꯃꯆꯜꯁꯤꯡ ꯍꯥꯏꯔꯒꯗꯤ ꯅꯥꯀꯨꯞꯄꯤ ꯃꯅꯥ ꯍꯋꯥꯏ ꯇꯤꯜꯍꯧ ꯆꯅꯝ ꯊꯥꯎ ꯃꯣꯔꯣꯛ ꯃꯆꯨ

ꯃꯥꯅ ꯍꯧꯔꯦꯟ ꯊꯣꯡꯕ ꯊꯥꯛꯄꯗ ꯆꯪꯒꯗꯧꯔꯤꯕ ꯄꯣꯠꯆꯪ ꯑꯩꯅ ꯀꯣꯟ ꯑꯣꯏꯔꯣ ꯏꯁꯤꯡ ꯑꯣꯏꯔꯣ ꯑꯁꯨꯝꯕꯁꯦ ꯍꯥꯟꯅ ꯊꯝꯂꯒ ꯑꯩꯅ ꯊꯣꯡꯕ ꯊꯥꯛꯄ ꯍꯥꯟꯅ ꯆꯪꯒꯅꯤ